ꯍꯜꯂꯣ ꯑꯥ ꯑꯣꯏꯌꯦ ꯃꯥꯟꯅꯤ ꯍꯣꯏ ꯌꯥꯏꯅ ꯄꯨꯡ ꯀꯌꯥ ꯋꯥꯏꯔꯝꯗ ꯑꯩ ꯗꯦꯗ ꯀꯌꯥꯗ ꯍꯌꯦꯡ ꯑꯥ ꯃꯤꯗꯤ ꯆꯤꯜꯂꯣꯏꯗ ꯑꯗꯨꯝ ꯃꯤꯗꯤ ꯆꯤꯜꯂꯣꯏꯗ ꯅꯪ ꯍꯌꯦꯡ ꯅꯣꯏ ꯂꯥꯛꯀꯦ ꯍꯥꯏꯔꯤꯔꯣ ꯑꯗꯨ ꯑꯣꯏꯔꯗꯤ ꯄꯨꯡ ꯑꯩꯠ ꯋꯥꯏꯔꯝꯗ ꯂꯥꯛꯑꯣꯅ ꯑꯩꯠ ꯑꯦ ꯑꯦꯝ ꯑꯗꯨꯋꯥꯏꯗ ꯑꯗꯣ ꯀꯥꯔ ꯕꯨꯛ ꯇꯧꯒꯦꯔꯥ ꯅꯠꯇ꯭ꯔꯒ ꯀꯔꯝ ꯍꯥꯏꯅ ꯑꯗꯣ ꯑꯗꯨ ꯅꯨꯃꯤꯠꯁꯦ ꯍꯣꯏ ꯍꯣꯏ ꯑꯗꯨ ꯆꯥꯛꯀꯨꯝꯕꯁꯤ ꯃꯄꯥꯟꯒꯤ ꯂꯩꯔꯁꯤꯔꯥ ꯅꯠꯇ꯭ꯔꯒ ꯍꯣꯇꯦꯜꯗꯒꯤ ꯂꯩꯁꯤ ꯍꯥꯏꯕ꯭ꯔꯣ ꯑꯥ ꯑꯥ ꯍꯣꯏ ꯑꯗꯨꯝ ꯆꯥꯡ ꯅꯥꯏꯅꯗꯤ ꯑꯗꯨꯗ ꯑꯗꯨꯝ ꯄꯤꯗ ꯅꯈꯣꯏꯅ ꯑꯗꯨꯗ ꯄꯥꯝꯂꯗꯤ ꯑꯗꯨꯗ ꯆꯪꯕꯁꯨ ꯌꯥꯏ ꯎꯝ ꯑꯗꯨꯝ ꯍꯣꯇꯦꯜ ꯑꯇꯩ ꯈꯣꯏ ꯑꯗꯨꯝ ꯃꯥꯟꯅꯕꯅꯤꯗ ꯑꯣ ꯑꯗꯨꯗꯤ ꯍꯌꯦꯡ ꯃꯇꯝ ꯆꯥꯅ ꯂꯥꯛꯂꯣꯀꯣ ꯎꯝ ꯎꯝ ꯑꯣ ꯑꯣ ꯐꯔꯦ ꯐꯔꯦ